ꯊꯕꯛ ꯅꯨꯡꯕꯛ ꯆꯠꯊꯣꯛꯈꯤꯕ ꯌꯥꯎꯔ ꯀꯥꯟꯗ ꯁꯤꯖꯤꯟꯅꯕ ꯑꯗꯒꯤ ꯌꯣꯠꯄꯤ ꯑꯃ ꯀꯩ ꯑꯃ ꯑꯩꯅ ꯇꯧꯅꯤꯡꯕ ꯄꯣꯠ ꯑꯃ ꯊꯥꯖꯤꯟ ꯈꯣꯠꯆꯤꯟ ꯇꯧꯕ ꯀꯥꯟꯗ ꯇꯣꯏꯅ ꯁꯤꯖꯤꯟꯅꯗꯕꯅꯤꯅ ꯍꯦꯛꯇ ꯑꯩꯒꯤ ꯑꯩꯉꯣꯟꯗ ꯁꯣꯛꯂꯒ ꯍꯦꯛꯇ ꯈꯨꯠꯇ ꯀꯩꯗ ꯑꯣꯏꯔꯁꯨ ꯁꯣꯏꯗꯅ ꯍꯦꯛ ꯊꯥꯖꯤꯜꯂꯨꯒꯨꯝꯕꯁꯤꯡ ꯍꯦꯛꯇ ꯇꯧꯑꯦ ꯑꯗꯨꯅ ꯑꯁꯤꯒꯨꯝꯕꯁꯦ ꯑꯩꯗꯤ ꯌꯥꯔꯤꯈꯩ ꯅꯨꯡꯊꯪꯒꯨꯝꯕ ꯀꯩꯒꯨꯝꯕꯁꯤ ꯏꯁꯥꯗ ꯁꯤꯖꯤꯟꯅꯅꯤꯕ ꯐꯥꯎꯗꯦ ꯍꯥꯏꯗꯤ ꯎꯄꯥꯏ ꯂꯩꯇ꯭ꯔꯁꯨ ꯁꯤꯖꯤꯟꯅꯔꯁꯨ ꯌꯥꯝ ꯀꯤꯅ ꯁꯤꯖꯤꯟꯅꯩ ꯍꯥꯏꯇꯥꯔꯦ ꯉꯁꯥꯏ ꯍꯦꯛꯇ ꯁꯣꯛꯑꯦ ꯑꯗꯨꯅ ꯑꯩꯗꯤ ꯁꯤꯒꯨꯝꯕ ꯌꯣꯠꯀꯨꯝꯕ ꯀꯔꯤꯒꯨꯝꯕ ꯄꯣꯠꯁꯛ ꯀꯨꯝꯕꯁꯤ ꯅꯨꯄꯥꯅ ꯀꯩꯅ ꯇꯧꯒꯗꯧꯕ ꯊꯕꯛ ꯊꯥꯖꯤꯟ ꯈꯣꯆꯤꯟ ꯇꯧꯕ ꯈꯣꯠꯄꯁꯤ ꯑꯩꯗꯤ ꯀꯌꯥ ꯍꯩꯇꯦ ꯁꯤꯖꯤꯟꯅꯅꯤꯡꯗꯦ ꯄꯥꯝꯗꯦ